ꯍꯜꯂꯣ ꯑꯧ ꯃꯥꯅꯤ ꯀꯔꯤ

ꯑꯥ

ꯂꯥꯛꯀꯅꯤ ꯑꯗꯣ ꯅꯣꯡ ꯅꯤꯅꯤ ꯋꯥꯠꯂꯤꯉꯩꯗ ꯌꯧꯔꯛꯀꯦ ꯁꯉꯥꯏ ꯐꯦꯁꯇꯤꯕꯦꯜ ꯗꯦꯠ ꯀꯌꯥꯗꯩ ꯍꯧꯔꯤꯅꯣ ꯍꯧꯕꯅ ꯗꯦꯠ ꯇꯨꯋꯦꯞ ꯍꯟꯗꯛꯀꯤꯔꯣ ꯀꯔꯝꯕꯩꯅꯣ ꯗꯦꯠ ꯇꯨꯋꯦꯄ ꯍꯥꯏꯁꯦ

ꯂꯥꯛꯑꯗꯤ ꯐꯦꯃꯤꯂꯤ ꯑꯣꯏꯅ ꯂꯥꯛꯑꯅꯤ ꯐꯦꯃꯤꯂꯤ ꯑꯩꯈꯣꯏ ꯑꯍꯨꯝꯒ ꯑꯩꯒ ꯃꯔꯤ ꯑꯗꯣ ꯐꯦꯃꯤꯂꯤꯒꯤ ꯑꯣꯏꯅ ꯇꯨꯔ ꯅꯨꯃꯤꯠ ꯍꯨꯝꯅꯤ ꯃꯔꯤꯅꯤꯗꯤ ꯂꯩꯔꯅꯤ ꯑꯗꯣ ꯑꯗꯨꯝ ꯑꯗꯨꯒꯤ ꯃꯦꯅꯦꯖ ꯇꯧꯕ ꯌꯥꯒꯗ꯭ꯔꯥ ꯑꯗꯨꯗ ꯀꯃꯥꯏ ꯇꯧꯒꯦ ꯑꯥ ꯌꯥꯅꯤ ꯌꯥꯅꯤ ꯏꯃꯨꯡ ꯐꯦꯃꯥꯂꯤ ꯑꯃ ꯏꯃꯨꯡ ꯐꯦꯃꯥꯂꯤ ꯑꯃꯇꯅꯤ ꯌꯥꯔꯅꯤ ꯑꯗꯨꯒꯤꯗꯤ ꯑꯗꯣ ꯃꯣꯏ ꯐꯦꯁꯇꯤꯕꯦꯜꯗꯨꯕꯨ ꯄꯨꯂꯞ ꯄꯨꯂꯞ ꯁꯨꯅ ꯑꯗꯨꯝ ꯄꯨꯂꯞ ꯌꯥꯎꯔꯕꯣ ꯀꯃꯥꯏ ꯀꯃꯥꯏꯅ ꯇꯧꯕꯅꯣ ꯑꯥ ꯎꯝ ꯍꯣꯏ ꯑꯗꯨꯝ ꯍꯌꯦꯡ ꯍꯪꯆꯤꯠ ꯅꯣꯡ ꯅꯤꯅꯤ ꯋꯥꯠꯂꯤꯉꯩꯗ ꯑꯗꯨꯝ ꯍꯥꯟꯅ ꯂꯥꯛꯑꯒ ꯂꯩꯕꯁꯤ ꯁꯉꯥꯏ ꯐꯦꯁꯇꯤꯕꯦꯜ ꯍꯧꯔꯛꯄꯗꯒꯤ ꯅꯨꯃꯤꯠ ꯍꯨꯝꯅꯤ ꯃꯔꯤꯅꯤꯗꯤ ꯌꯥꯎꯒꯦꯅ ꯈꯜꯂꯤ ꯏꯃꯨꯡ ꯐꯦꯃꯤꯂꯤ ꯑꯣꯏꯅ ꯑꯗꯨ ꯂꯩꯔꯅꯤ ꯑꯗꯨꯗ ꯂꯦꯛꯄꯗꯤ ꯑꯗꯨꯗ ꯂꯦꯛꯄ ꯆꯥꯕ ꯇꯧꯔꯒ ꯑꯗꯨꯝ ꯅꯨꯃꯤꯠ ꯍꯨꯝꯅꯤ ꯃꯔꯤꯅꯤ ꯐꯦꯃꯤꯂꯤ ꯑꯣꯏꯅ ꯂꯩꯗꯤ ꯂꯩꯔꯅꯤ ꯑꯗꯨꯋꯥꯏꯗ ꯅꯣꯏ ꯑꯗꯨꯗ ꯐꯦꯁꯇꯤꯕꯦꯜ ꯌꯦꯡꯕ ꯑꯣꯏꯅ ꯑꯥ ꯍꯜꯂꯣ ꯑꯥ

ꯑꯥ ꯑꯣ ꯀꯩꯅꯣꯒꯤ ꯑꯗꯨꯗꯤ ꯈꯔ ꯋꯥꯠꯂꯤꯅꯤꯅꯦ ꯑꯣ ꯃꯇꯝ ꯃꯇꯝ ꯑꯦꯛꯖꯦꯛ ꯂꯩꯇ꯭ꯔꯤꯕꯩꯔ ꯀꯃꯥꯏꯅ ꯇꯧꯕꯅꯣ ꯑꯣ ꯎꯝ

ꯎꯝ ꯑꯥ ꯍꯣꯏ ꯌꯥꯝ ꯍꯥꯟꯅꯒ ꯃꯥꯟꯅꯗꯕꯅꯤꯅ

ꯑꯥ ꯍꯣꯏ ꯏꯔꯥꯡ ꯃꯔꯛꯁꯤꯗ ꯍꯣꯏ ꯑꯗꯨꯝ ꯀꯩꯅꯣ ꯍꯥꯏꯕꯤ ꯑꯗꯨꯝ ꯄꯥꯎ ꯐꯥꯎꯕꯤꯔꯛꯄ ꯌꯥꯗꯣꯏꯔꯣ ꯍꯥꯏꯗꯤ ꯅꯣꯡ ꯅꯤꯅꯤꯒꯨꯝꯕ ꯋꯥꯠꯂꯤꯉꯩꯗ ꯐꯦꯁꯇꯤꯕꯦꯜ ꯑꯩꯈꯣꯏꯅꯗꯤ ꯗꯥꯏꯔꯦꯛꯇꯣ ꯗꯦꯠ ꯁꯤꯗꯩ ꯍꯧꯋꯦꯗꯣ ꯈꯪꯕ ꯅꯠꯇꯕꯅꯤꯅ ꯎꯝ ꯑꯗꯨꯒ ꯂꯦꯛꯁꯨ ꯂꯦꯛꯄ ꯆꯥꯕ ꯑꯗꯨꯗ ꯅꯨꯃꯤꯠ ꯍꯨꯝꯅꯤ ꯃꯔꯤꯅꯤ ꯇꯧꯔꯅꯦꯕ ꯐꯦꯁꯇꯤꯕꯦꯜ ꯂꯩꯔꯒꯗꯤ ꯑꯥ ꯍꯣꯏ ꯍꯣꯏ ꯑꯗꯨꯝ ꯃꯔꯣꯟꯗꯣ ꯑꯗꯨꯝ ꯄꯥꯎ ꯄꯥꯎ ꯐꯥꯎꯕꯤꯔꯛꯑꯣ ꯑꯗꯨꯗꯤ ꯑꯗꯨꯝ ꯍꯣꯏ ꯍꯣꯏ ꯐꯔꯦ ꯐꯔꯦ ꯊꯝꯃꯒꯦ ꯑꯗꯨꯗꯤ ꯎꯝ